ꯑꯩꯈꯣꯏ ꯑꯗ꯭ꯋꯥꯏꯗ ꯒ꯭ꯔꯦꯖꯨꯋꯦꯠ ꯇꯧꯕ ꯏꯌꯥꯝꯕ ꯈꯔ ꯂꯩ ꯃꯣꯏ ꯃꯣꯏꯅ ꯂꯥꯏꯔꯤꯛ ꯇꯝꯃꯛꯄꯗ ꯐꯖꯅ ꯇꯝꯃꯛꯏ ꯃꯣꯏ ꯒ꯭ꯔꯦꯖꯨꯋꯦꯠ ꯁꯥꯔꯇꯤꯐꯤꯀꯦꯠ ꯄꯥꯏꯔꯃꯤꯅ ꯃꯣꯏꯒꯤ ꯍꯧꯖꯤꯛ ꯄꯨꯟꯁꯤꯗ ꯑꯗꯨꯒꯤ ꯂꯥꯏꯔꯤꯛ ꯇꯝꯃꯨꯕ ꯩ ꯍꯩꯕꯩ ꯃꯉꯥꯜꯗꯨꯅ ꯃꯣꯏ ꯍꯧꯖꯤꯛ ꯄꯨꯟꯁꯤꯗ ꯀꯥꯟꯅꯕ ꯐꯪꯉꯦ ꯑꯃꯁꯨꯡ ꯃꯣꯏ ꯃꯣꯏꯅ ꯌꯨꯝꯗ ꯊꯣꯛꯂꯛꯄ ꯃꯇꯝꯗ ꯑꯩꯈꯣꯏ ꯂꯩꯀꯥꯏꯒꯤ ꯑꯍꯟꯁꯤꯡꯗꯕꯨ ꯑꯣꯏꯔꯣ ꯈꯪꯗ ꯍꯩꯇꯕ ꯂꯧꯁꯤꯡ ꯑꯣꯏꯕ ꯄꯣꯠ ꯃꯌꯥꯝ ꯑꯃꯁꯨ ꯍꯥꯏꯕꯤ ꯑꯗꯩ ꯅꯍꯥꯁꯤꯡꯅ ꯈꯪꯖꯤꯟꯕꯗ ꯀꯥꯟꯅꯕ ꯃꯌꯥꯝ ꯑꯃꯁꯨ ꯃꯣꯏꯅ ꯑꯩꯈꯣꯏꯗ ꯇꯥꯛꯄꯤ ꯑꯃꯁꯨꯡ ꯑꯩꯈꯣꯏꯅ ꯈꯪꯗꯕ ꯃꯇꯝꯗ ꯃꯣꯏꯒꯤ ꯃꯅꯥꯛ ꯆꯠꯂꯒ ꯂꯧꯁꯤꯡ ꯄꯥꯎꯇꯥꯛ ꯑꯃꯁꯨꯡ ꯑꯩꯈꯣꯏꯗ ꯗꯥꯎꯠ ꯂꯩꯕꯁꯤꯡ ꯈꯪꯗꯕꯅꯆꯤꯡꯕ ꯃꯌꯥꯝ ꯑꯃ ꯃꯣꯏꯅ ꯑꯩꯈꯣꯏꯗ ꯑꯆꯨꯝꯕ ꯇꯥꯛꯄꯤ ꯑꯔꯥꯟꯕꯅ ꯀꯔꯤꯅꯣ ꯍꯥꯏꯕ ꯑꯩꯈꯣꯏꯗ ꯇꯥꯛꯄꯤ ꯑꯗꯨꯒ ꯑꯆꯨꯝꯕꯗ ꯁꯦꯝꯗꯣꯛꯄꯤ ꯑꯩꯈꯣꯏꯕꯨ